ꯃꯅꯤꯄꯨꯔꯗ ꯖꯥꯇꯤ ꯃꯌꯥꯝ ꯑꯃ ꯂꯩ ꯃꯥꯒꯤ ꯃꯥꯒꯤ ꯂꯣꯟꯁꯨ ꯇꯣꯉꯥꯟꯕ ꯃꯌꯥꯝ ꯑꯃ ꯂꯩ ꯑꯗꯨꯕꯨ ꯃꯅꯤꯄꯨꯔꯤ ꯂꯣꯟ ꯍꯥꯏꯕ ꯑꯁꯤꯅ ꯃꯌꯥꯝ ꯄꯥꯎ ꯐꯥꯎꯅꯕꯗ ꯃꯔꯨ ꯑꯣꯏꯅ ꯁꯤꯖꯤꯟꯅꯩ ꯑꯗꯨꯅ ꯃꯅꯤꯄꯨꯔꯤ ꯂꯣꯟꯅ ꯑꯌꯥꯝꯕ ꯂꯩꯔꯤꯕ ꯃꯅꯤꯄꯨꯔꯗ ꯈꯨꯟꯗꯥꯔꯤꯕ ꯖꯥꯇꯤ ꯃꯌꯥꯝꯁꯤꯡ ꯑꯁꯤ ꯂꯣꯏꯅ ꯁꯤꯖꯤꯟꯅꯩ